ꯍꯜꯂꯣ ꯁꯤꯁꯦ ꯃꯨꯅꯤꯁꯤꯄꯥꯜ ꯀꯥꯎꯟꯁꯤꯜ ꯆꯥꯟꯗꯦꯜ ꯑꯣꯏꯕꯤꯔꯕ꯭ꯔꯣ ꯑꯩꯁꯦ ꯑꯩꯁꯦ ꯁꯨꯝ ꯇꯧꯕꯅꯤ ꯉꯁꯤꯁꯦ ꯑꯩꯒꯤꯁꯦ ꯒꯦꯔꯦꯖꯁꯦ ꯁꯦꯡꯕꯅꯤ ꯑꯗꯨ ꯃꯇꯝꯗ ꯑꯩꯉꯣꯟꯗ ꯑꯩꯅ ꯑꯣꯏꯅ ꯁꯤꯖꯤꯟꯅꯕ ꯌꯥꯔꯣꯏꯗꯕ ꯈꯔꯁꯦ ꯀꯩꯅꯣ ꯂꯩꯔꯦ ꯑꯗꯨꯅ ꯅꯣꯏꯅ ꯂꯧꯕ ꯂꯥꯛꯀꯦ ꯍꯥꯏꯕ꯭ꯔꯥ ꯅꯠꯇ꯭ꯔ ꯊꯤꯟꯕꯤꯔꯛꯑꯣ ꯍꯥꯏꯕ꯭ꯔꯥ ꯊꯤꯟꯕꯤꯔꯛꯑꯣ ꯍꯥꯏ ꯍꯥꯏꯔꯒꯗꯤ ꯅꯣꯏ ꯃꯐꯝꯁꯤꯅ ꯀꯗꯥꯏꯗꯅꯣ ꯑꯗꯨꯁꯨ ꯑꯃꯨꯛꯇ ꯍꯥꯏꯕꯤꯔꯛꯑꯣ ꯑꯇꯣꯞꯄ ꯌꯥꯝ ꯀꯩꯅꯣ ꯑꯣꯏꯕꯗꯤ ꯌꯥꯎꯗꯦ ꯑꯩꯅꯁꯨꯝ ꯁꯤꯠ ꯅꯥꯟꯒꯦꯔꯥ ꯁꯦꯡꯕ ꯃꯇꯝꯗ ꯑꯩꯅ ꯐꯪ ꯑꯗꯨꯝ ꯑꯩꯅ ꯈꯪ ꯐꯪꯕ ꯈꯔ ꯂꯩꯌꯦ ꯄ꯭ꯂꯥꯁꯇꯤꯛ ꯕꯣꯇꯜꯒꯨꯝꯕ ꯑꯗꯒꯤ ꯑꯗꯨꯝ ꯄ꯭ꯂꯥꯁꯇꯤꯛ ꯕꯦꯛꯀꯨꯝꯕ ꯑꯗꯨꯒ ꯑꯗꯨꯝ ꯑꯩꯈꯣꯏꯅ ꯑꯦꯟꯁꯥꯡ ꯅꯥꯄꯤ ꯑꯣꯏꯔꯣ ꯑꯣꯏꯔꯦ ꯂꯧꯕ ꯃꯇꯝꯗ ꯃꯣꯏꯅ ꯍꯥꯞꯄꯤꯔꯛꯄ ꯑꯗꯨꯝ ꯄ꯭ꯂꯥꯁꯇꯤꯛ ꯀꯨꯝꯕ ꯑꯗꯨꯝ ꯒꯥꯔꯕꯦꯖ ꯑꯗꯨꯝ ꯈꯔ ꯂꯩꯔꯦ ꯑꯗꯨꯒ ꯁꯤꯃꯦꯟ ꯐꯛꯂꯛꯄꯒꯤ ꯃꯥꯒꯤ ꯕꯦꯛꯀꯨꯝꯕꯁꯦ ꯃꯌꯥꯝꯁꯦ ꯑꯩ ꯒꯦꯔꯦꯖꯇꯒꯤ ꯐꯪꯉꯦ ꯑꯗꯨ ꯑꯗꯨꯁꯦ ꯑꯩꯕꯨ ꯊꯤꯟꯕꯤꯔꯣ ꯍꯥꯏꯕ꯭ꯔꯥ ꯅꯠꯇ꯭ꯔꯒ ꯅꯣꯏꯅ ꯂꯧꯕ ꯂꯥꯛꯀꯦ ꯍꯥꯏꯕ꯭ꯔꯥ ꯑꯩꯕꯨ ꯊꯤꯟꯕꯤꯔꯣ ꯍꯥꯏꯔꯗꯤ ꯅꯣꯏꯒꯤ ꯂꯩꯔꯤꯕ ꯃꯐꯝꯗꯨ ꯑꯦꯛꯖꯦꯛꯇꯨ ꯑꯗꯨ ꯇꯥꯛꯄꯤꯌꯣ ꯑꯩ ꯑꯗꯨꯝ ꯏꯁꯥꯅ ꯊꯤꯟꯕꯤꯔꯛꯆꯒꯦ